ꯁ꯭ꯋꯥꯏꯒꯤ ꯆꯠꯊꯣꯛ ꯆꯠꯁꯤꯟꯒꯤ ꯃꯑꯣꯡ ꯃꯇꯧꯁꯤꯡꯗ ꯐꯒꯠꯍꯅꯤꯡꯕ ꯄꯣꯠꯁꯦ ꯌꯥꯝꯅ ꯌꯥꯝꯃꯦ ꯁ꯭ꯋꯥꯏꯁꯦ ꯑꯅꯝꯕ ꯑꯣꯇꯣꯒꯨꯝꯕꯅ ꯆꯠꯅꯩꯌꯦ ꯀꯩꯅꯣ ꯄꯕ꯭ꯂꯤꯛ ꯇ꯭ꯔꯥꯟꯁꯄꯣꯔꯇꯦꯁꯟꯁꯦ ꯑꯗꯣ ꯑꯣꯇꯣꯅ ꯆꯠꯄꯁꯦ ꯌꯥꯝꯅ ꯃꯔꯛ ꯃꯔꯛꯇꯗꯤ ꯌꯥꯝꯅ ꯀꯩꯅꯣ ꯅꯨꯡꯉꯥꯏꯇꯕ ꯍꯥꯏ ꯇꯥꯔꯦ ꯂꯝꯕꯤꯁꯨ ꯑꯣꯇꯣ ꯃꯌꯥꯝ ꯀ꯭ꯔꯤꯛ ꯀ꯭ꯔꯤꯛ ꯏꯟꯅꯕꯗ ꯂꯝꯕꯤꯁꯨ ꯅꯨꯡꯉꯥꯏꯍꯟꯗꯕ ꯑꯃ ꯑꯣꯏꯍꯜꯂꯦ ꯑꯗꯨ ꯂꯝꯕꯤ ꯃꯑꯣꯡꯁꯨ ꯐꯖꯅ ꯁꯥꯕꯤꯗꯕ ꯒꯤꯅꯤ ꯍꯥꯏꯗꯣꯏꯔꯥ ꯈꯪꯗꯦ ꯑꯗꯨꯅ ꯕꯁꯀꯨꯝꯕꯁꯦ ꯂꯩꯗꯤ ꯂꯩꯌꯦ ꯑꯗꯣ ꯃꯤꯅ ꯄꯥꯛꯅ ꯀꯩꯅꯣ ꯁꯤꯖꯤꯟꯅꯗꯦ ꯑꯗꯨꯒ ꯁꯤꯁꯇꯦꯝꯁꯨ ꯐꯖꯅ ꯅꯨꯡꯉꯥꯏꯅ ꯁꯦꯝꯕꯤꯗꯕꯒꯤꯅꯦꯅ ꯈꯜꯂꯦ ꯑꯗꯨ ꯃꯤꯒꯤ ꯂꯝꯗꯗꯤ ꯔꯨꯠ ꯈꯥꯏꯗꯣꯛ ꯈꯥꯏꯗꯣꯛꯑꯒ ꯄꯨꯡ ꯑꯁꯨꯛ ꯑꯁꯨꯛ ꯇꯧꯔꯒ ꯇꯧꯕꯒꯤ ꯃꯑꯣꯡꯗ ꯇꯧꯕꯅꯤꯅ ꯃꯤꯒꯤꯗꯤ ꯅꯨꯡꯉꯥꯏ ꯅꯨꯡꯉꯥꯏꯅ ꯑꯗꯨꯃꯥꯏꯅ ꯆꯠꯅꯩꯌꯦ ꯑꯗꯨꯕꯨ ꯃꯅꯤꯄꯨꯔꯗꯗꯤ ꯑꯣꯇꯣ ꯑꯣꯇꯣ ꯉꯥꯛꯇ ꯇꯧꯋꯦ ꯑꯗꯨꯒ ꯀꯦꯞꯀꯨꯝꯕꯒꯤꯁꯨ ꯀꯦꯞ ꯁꯔꯚꯤꯁꯁꯦ ꯑꯃꯅꯤꯕꯨꯗꯤ ꯂꯩꯌꯦ ꯑꯗꯨꯑꯣꯏꯁꯨ ꯃꯔꯥꯡ ꯀꯥꯏꯗꯦ ꯑꯗꯨꯒ ꯃꯇꯝ ꯆꯥꯅꯁꯨ ꯂꯥꯛ ꯄ ꯑꯣꯏꯗꯦ ꯀꯧꯕꯈꯛꯅ ꯍꯥꯏꯗꯤ ꯐꯣꯟꯒꯨꯝꯕ ꯇꯧꯅꯕ ꯆꯪꯉꯦ ꯁꯠ ꯁꯠ ꯐꯪꯕꯗꯨ ꯑꯣꯏꯗꯦ ꯀꯦꯞꯀꯨꯝꯕꯁꯤꯁꯨ ꯑꯗꯨꯒ ꯇ꯭ꯔꯦꯟ ꯒꯤ ꯋꯥꯔꯤꯗꯤ ꯇ꯭ꯔꯦꯟꯗꯤ ꯄꯨꯁꯜꯂꯛꯇ꯭ꯔꯤꯕꯅꯤꯅ ꯍꯥꯏꯕ ꯉꯝꯗ꯭ꯔꯦ ꯁꯤꯒꯤ ꯃꯔꯝꯗꯗꯤ ꯑꯗꯣ ꯇ꯭ꯔꯥꯟꯁꯄꯣꯔꯇꯦꯁꯟꯒꯤ ꯃꯣꯠꯁꯦ ꯁꯨꯝ ꯆꯥꯎꯈꯠꯄ ꯂꯝꯁꯤꯡꯒꯤ ꯃꯇꯧ ꯇꯝꯃꯒ ꯃꯌꯥꯝꯒꯤ ꯅꯨꯡꯉꯥꯏꯍꯟꯕ ꯃꯑꯣꯡꯗ ꯁꯦꯝꯕꯤꯔꯛꯑꯗꯤ ꯐꯅꯤꯅ ꯈꯜꯂꯦ